ꯍꯜꯂꯣ ꯚꯥꯏ ꯂꯣꯛꯇꯥꯛ ꯗꯦ ꯑꯩꯈꯣꯏ ꯆꯠꯅꯤ ꯍꯥꯏꯕꯗꯣ ꯑꯗꯣ ꯍꯌꯦꯡꯒꯨꯝꯕ ꯍꯌꯦꯡꯗꯒꯤ ꯍꯧꯔꯅꯤ ꯍꯥꯏ ꯃꯣꯏꯗꯣ ꯑꯗꯣ ꯑꯩꯈꯣꯏ ꯀꯔꯝ ꯀꯥꯟꯗ ꯆꯠꯁꯤꯒꯦ

ꯑꯗꯣ ꯄꯨꯡ ꯀꯌꯥꯗꯒꯤ ꯊꯣꯛꯁꯤꯒꯦ ꯑꯧ ꯑꯧ ꯍꯣꯏ ꯄꯨꯡ ꯃꯉꯥ ꯍꯥꯏꯕꯗꯣ ꯑꯩꯈꯣꯏ ꯃꯅꯤꯄꯨꯔꯒꯤ ꯄꯨꯡꯗ ꯇꯧꯅꯒꯨꯝꯁꯤꯀꯣ ꯆꯞ ꯆꯥꯕꯤꯗ

ꯍꯣꯏ ꯂꯧꯕ ꯂꯥꯛꯄꯗꯨꯁꯨ ꯑꯩꯅ ꯂꯧꯕ ꯂꯥꯛꯄ ꯅꯪꯅ ꯂꯧꯕ ꯂꯥꯛꯄ꯭ꯔꯥꯗꯣ ꯑꯗꯨꯁꯨ ꯍꯥꯏꯅꯁꯤꯅꯦ ꯐꯔꯦ ꯑꯗꯨꯗꯤ ꯅꯪ ꯚꯥꯏ ꯅꯪꯁꯨ ꯑꯣꯈꯥꯛꯇꯤ ꯀꯦꯃꯟꯈ꯭ꯔꯦꯍꯦ ꯍꯣꯏꯅꯦ ꯍꯣꯏꯅꯦ ꯆꯠꯃꯤꯟꯅꯔꯁꯤꯅꯦ ꯑꯗꯣ ꯑꯩꯈꯣꯏ ꯃꯤ ꯀꯅꯥ ꯀꯅꯥ ꯍꯧꯁꯤꯒꯦ ꯑꯩꯈꯣꯏ ꯀꯥꯡꯕꯨꯗ ꯍꯣꯏ ꯍꯣꯏ ꯐꯔꯦ ꯐꯔꯦ ꯑꯗꯨꯗꯤ ꯁꯟꯗꯦ ꯅꯨꯃꯤꯠꯇ ꯄꯥꯎ ꯐꯥꯎꯅꯔꯁꯤꯀꯣ ꯑꯃꯨꯛꯀ ꯍꯣꯏ ꯍꯣꯏ ꯍꯣꯏ ꯊꯝꯃꯦ ꯊꯝꯃꯦ ꯚꯥꯏ